ꯑꯣ ꯍꯜꯂꯣ ꯏꯇꯥꯎ ꯑꯥ ꯑꯥꯏ ꯀꯗꯥꯏ ꯂꯩꯒꯦ ꯑꯁ ꯑꯩ ꯉꯁꯤ ꯑꯩꯈꯣꯏ ꯒꯣꯕꯔꯃꯦꯟꯈꯣꯏ ꯑꯣꯖꯥꯁꯤꯡꯁꯦ ꯃꯣꯠꯕꯨꯡꯗꯒꯤ ꯄꯣꯁꯇꯤꯡ ꯇꯥꯕꯒꯤꯗꯃꯛ ꯀꯨꯝꯕ ꯌꯥꯗ꯭ꯔꯒ ꯑꯣꯐꯤꯁꯇ ꯀꯨꯝꯕ ꯍꯧꯔꯦ ꯑꯁ ꯑꯥ ꯀꯗꯥꯏ ꯅꯨꯡꯉꯥꯏꯒꯗ꯭ꯔꯥ ꯗ꯭ꯌꯨꯇꯤ ꯆꯠꯄꯗꯤ ꯑꯩꯈꯣꯏꯗꯧꯅ ꯋꯥꯕꯗꯤ ꯂꯩꯇꯦꯅꯦꯍꯦ ꯅꯠꯇꯦ ꯅꯪ ꯉꯁꯤ ꯑꯥ ꯉꯁꯤ ꯅꯪꯒꯤ ꯄꯥꯎꯈꯨꯝꯗꯨ ꯇꯥꯕ ꯅꯨꯡꯉꯥꯏꯒꯨꯝꯅ ꯂꯩꯌꯦꯅꯦ ꯀꯔꯤ ꯄꯥꯎ ꯐꯥꯎꯅꯒꯦ ꯍꯥꯏꯅ ꯂꯩꯔꯕꯀꯣ ꯑꯥ ꯍꯣꯏ ꯍꯣꯏ ꯍꯣꯏ ꯍꯣꯏ ꯑꯥ ꯆꯨꯔꯆꯥꯟꯄꯨꯔꯒꯤ ꯋꯥꯇꯔꯐꯣꯜꯗꯨꯀꯣ ꯑꯥ ꯑꯗꯨ ꯑꯗꯨ ꯄ꯭ꯂꯥꯟ ꯇꯧꯔꯕ꯭ꯔꯥ ꯅꯪꯁꯨ ꯑꯁ ꯑꯩꯁꯨ ꯈꯜꯂꯨꯔꯒ ꯍꯟꯗꯛ ꯑꯩꯁꯨ ꯋꯥꯈꯜꯗꯨ ꯄꯨꯕ ꯅꯨꯡꯉꯥꯏꯇ꯭ꯔꯦ ꯆꯠꯈ꯭ꯔꯁꯤꯔ ꯍꯥꯏꯅ ꯈꯜꯂꯒ ꯂꯩꯕ ꯃꯤꯅ ꯑꯌꯥꯝꯕ ꯃꯤꯅ ꯆꯠꯄꯅꯤꯀꯣ ꯐꯣꯇꯣꯁꯨ ꯌꯦꯡꯂꯒ ꯂꯩꯕ ꯉꯝꯗꯕꯗꯨ ꯑꯩꯁꯨ ꯆꯠꯀꯦ ꯆꯠꯀꯦ ꯍꯥꯏꯅ ꯈꯜꯂꯒ ꯂꯩꯔꯦꯍꯦ ꯑꯩꯁ ꯅꯨꯡꯉꯥꯏꯔꯦ ꯍꯧꯖꯤꯛꯇꯤ ꯍꯥꯏꯕꯗꯤ ꯑꯩꯗꯤ ꯆꯠꯅꯤꯡꯂꯒꯁꯨ ꯃꯤꯕꯨ ꯊꯤꯕ ꯐꯪꯗꯕ ꯑꯁ ꯍꯟꯗꯛꯇꯤ ꯅꯪ ꯂꯩꯔꯗꯤ ꯑꯁ ꯃꯤ ꯑꯩꯈꯣꯏꯅꯤ ꯉꯥꯛꯇ ꯑꯣꯏꯔꯁꯨ ꯌꯥꯏꯗ ꯑꯩꯗꯤ ꯇꯣꯡꯉꯥꯟ ꯆꯠꯂꯁꯨ ꯌꯥꯏ ꯌꯥꯏ ꯑꯗꯨ ꯑꯣꯏꯔꯁꯨ ꯌꯥꯏ ꯑꯗꯨꯕꯨ ꯑꯩꯁꯦ ꯍꯟꯗꯛ ꯃꯤꯕꯨ ꯍꯪꯕꯁꯦ ꯃꯤ ꯑꯃ ꯑꯅꯤꯒꯨꯝꯕ ꯍꯪꯕꯗꯤ ꯃꯔꯨꯞꯁꯤꯡꯁꯦ ꯃꯣꯏꯁꯨ ꯊꯕꯛ ꯂꯩ ꯂꯩ ꯍꯥꯏꯅꯀꯣ ꯆꯠꯄ ꯉꯝꯗꯦ ꯉꯝꯗꯦ ꯍꯥꯏꯅ ꯍꯥꯏꯕ ꯑꯗꯣ ꯌꯦꯡꯁꯦ ꯑꯩꯁꯨ ꯑꯃ ꯑꯅꯤꯕꯨꯁꯨ ꯇ꯭ꯔꯥꯏ ꯇꯧꯒꯦ ꯃꯤꯕꯨ ꯀꯧꯕꯗꯨꯀꯣ ꯑꯩꯁꯨ ꯆꯠꯇ꯭ꯔꯤꯌꯦ ꯑꯗꯨꯕꯨ ꯐꯣꯇꯣꯗꯒꯤ ꯑꯗꯨꯝ ꯎꯕ ꯀꯣ ꯃꯤꯅ ꯀꯃꯥꯏꯅ ꯆꯠꯄ ꯅꯨꯡꯉꯥꯏꯕ꯭ꯔꯥ ꯍꯥꯏꯅ ꯀꯣ ꯃꯐꯝꯁꯦ ꯐꯖꯕ꯭ꯔꯥ ꯍꯥꯏꯅ ꯌꯦꯡꯕ ꯃꯇꯝꯗ ꯑꯩꯁ ꯐꯖꯩ ꯃꯣꯏꯁꯦ ꯋꯥꯇꯔꯐꯣꯜꯁꯨ ꯀꯃꯥꯏꯅ ꯇꯧꯕ ꯋꯥꯇꯔꯁꯨ ꯋꯥꯇꯔꯁꯦ ꯕꯦꯔꯤ ꯀ꯭ꯂꯤꯌꯥꯔ ꯑꯦꯟ ꯀ꯭ꯔꯤꯁꯇꯜ ꯑꯣꯏꯕꯀꯣ ꯑꯁ ꯃꯣꯏꯁꯦ ꯅꯨꯡꯉꯥꯏꯔꯝꯅꯤ ꯑꯗꯣ ꯑꯩꯈꯣꯏꯁꯨ ꯆꯠꯄꯨ ꯆꯠꯂꯗꯤ ꯀꯦꯝꯄꯤꯡꯒꯨꯝꯕꯁꯨ ꯇꯧꯕ ꯌꯥꯏꯅ ꯍꯣꯏ ꯅꯨꯃꯤꯠ ꯅꯨꯃꯤꯠ ꯑꯃꯗꯨꯗ ꯀꯦꯝꯄꯤꯡ ꯇꯧꯔꯒ ꯍꯌꯦꯡ ꯑꯌꯨꯛꯇ ꯑꯗꯨꯝ ꯍꯟꯕ ꯌꯥꯏꯌꯦꯕꯀꯣ ꯎꯝ ꯍꯣꯏ ꯑꯗꯣ ꯆꯠꯄꯨ ꯆꯠꯂꯗꯤ ꯀꯩꯗꯧꯉꯩ ꯆꯠꯁꯤ ꯍꯥꯏꯅ ꯈꯜꯂꯨꯔꯕ ꯅꯪꯗꯤ ꯑꯗꯣ ꯌꯥꯏ ꯌꯥꯏ ꯌꯥꯏ ꯑꯗꯨ ꯑꯣꯏꯔꯁꯨ ꯌꯥꯏ ꯑꯗꯨꯕꯨ ꯑꯗꯨ ꯍꯦꯟꯅ ꯉꯟꯅ ꯆꯠꯁꯦ ꯍꯥꯏꯔꯁꯨ ꯌꯥꯏ ꯑꯗꯨ ꯅꯪꯅ ꯄꯥꯎ ꯄꯥꯎꯗꯨ ꯑꯗꯨꯝ ꯄꯤꯌꯣꯀꯣ ꯑꯥ ꯑꯩꯗꯤ ꯑꯦꯅꯤꯇꯥꯏꯝ ꯑꯦꯅꯤꯇꯥꯏꯝ ꯔꯦꯗꯤ ꯑꯣꯏꯅ ꯑꯩꯌꯦ ꯑꯩꯗꯤ ꯆꯠꯀꯦ ꯍꯥꯏꯅ ꯈꯜꯂꯨꯈ꯭ꯔꯕꯅꯤꯅ ꯑꯦꯅꯤꯇꯥꯏꯝ ꯔꯦꯗꯤ ꯑꯣꯏꯅ ꯂꯩꯌꯦ ꯑꯗꯣ ꯅꯪꯅ ꯃꯤ ꯐꯪꯂꯗꯤ ꯉꯁꯤꯅ ꯆꯠꯀꯦ ꯍꯥꯏꯔꯁꯨ ꯑꯩꯗꯤ ꯑꯩꯗꯤ ꯉꯁꯤꯅ ꯆꯠꯄꯁꯨ ꯌꯥꯏ ꯑꯥ ꯌꯥꯏ ꯑꯗꯨ ꯅꯪ ꯅꯪꯒꯤ ꯄꯥꯎꯈꯨꯝꯁꯦ ꯑꯗꯨꯝ ꯉꯥꯏꯕ ꯇꯥꯔꯦ ꯑꯩꯁꯨ ꯑꯣ ꯌꯥꯏ ꯌꯥꯏ ꯑꯗꯨ ꯅꯪꯒꯤ ꯄꯥꯎꯈꯨꯝꯗꯨ ꯑꯗꯨꯝ ꯉꯥꯏꯔꯒꯦꯀꯣ ꯑꯗꯨꯗꯤ ꯑꯦ ꯑꯦ ꯇꯧꯕ ꯇꯥꯕ ꯄꯥꯎ ꯇꯥꯕꯁꯤ ꯌꯥꯝ ꯅꯨꯡꯉꯥꯏꯔꯦ ꯑꯩꯁꯨ ꯍꯣꯏ ꯑꯩꯁꯨ ꯊꯝꯁꯤꯜꯂꯦ ꯊꯝꯁꯤꯜꯂꯦ